ꯂꯥꯏꯔꯕ ꯏꯃꯨꯡꯗ ꯑꯅꯥꯕ ꯑꯃ ꯌꯥꯎꯔꯛꯄ ꯃꯇꯝꯗ ꯑꯅꯥꯕ ꯑꯗꯨꯕꯨ ꯑꯐꯕ ꯍꯣꯁꯄꯤꯇꯥꯜꯁꯤꯡꯗ ꯂꯥꯏꯌꯦꯡꯕ ꯉꯝꯗꯕꯒꯤ ꯈꯨꯗꯣꯡꯆꯥꯗꯕ ꯀꯌꯥ ꯊꯦꯡꯅꯩ ꯃꯁꯤꯕꯨ ꯈꯨꯗꯣꯡꯆꯥꯗꯕ ꯑꯁꯤ ꯀꯣꯛꯅꯕꯒꯤꯗꯃꯛ ꯑꯩꯈꯣꯏꯅ ꯒꯣꯕꯔꯃꯦꯟꯅ ꯄꯤꯔꯤꯕ ꯍꯛꯁꯦꯜ ꯀꯥꯔꯠꯁꯤꯡ ꯑꯁꯤ ꯁꯥꯕ ꯑꯁꯤ ꯇꯉꯥꯏꯐꯗꯦ ꯃꯔꯝꯗꯤ ꯍꯛꯁꯦꯜ ꯀꯥꯔꯠ ꯑꯁꯤ ꯄꯥꯏꯔꯕꯗꯤ ꯍꯤꯗꯥꯛ ꯂꯥꯡꯊꯛ ꯂꯩꯕ ꯂꯥꯏꯌꯦꯡꯕꯗ ꯆꯪꯕ ꯄꯩꯁꯥꯁꯤꯡ ꯑꯗꯨ ꯍꯛꯁꯦꯜ ꯀꯥꯔꯠ ꯑꯁꯤꯒꯤ ꯈꯨꯊꯥꯡꯅ ꯐ꯭ꯔꯤ ꯑꯣꯏꯍꯜꯂꯤ ꯃꯔꯝ ꯑꯁꯤꯅ ꯂꯥꯏꯔꯕ ꯄ꯭ꯔꯖꯥꯁꯤꯡ ꯑꯃꯗꯤ ꯈꯨꯡꯒꯪꯒꯤ ꯃꯤꯑꯣꯏꯁꯤꯡꯗ ꯍꯥꯏꯅꯤꯡꯕꯗꯤ ꯒꯣꯕꯔꯃꯦꯟꯅ ꯄꯤꯔꯤꯕ ꯀꯥꯅꯕꯁꯤꯡ ꯑꯁꯤ ꯂꯧꯗꯅ ꯍꯛꯁꯦꯜ ꯀꯥꯔꯠ ꯑꯁꯤ ꯁꯥꯕꯤꯌꯨ ꯍꯥꯏꯕꯁꯤ ꯑꯩꯒꯤ ꯃꯥꯏꯀꯩꯗꯒꯤ ꯐꯣꯡꯗꯣꯛꯆꯔꯤ